ꯑꯣ ꯍꯣꯏ ꯍꯣꯏ ꯍꯣꯏ ꯁꯤ ꯋꯤꯟꯇꯔꯗ ꯄꯥꯡꯊꯣꯛꯀꯅꯤꯌꯦ ꯑꯥ ꯑꯩꯈꯣꯏꯅ ꯑꯗꯨꯝ ꯇꯨꯔꯤꯁ ꯂꯥꯛꯄꯁꯤꯡꯗ ꯑꯩꯈꯣꯏꯅ ꯂꯣꯏꯅꯃꯛ ꯒꯥꯏꯗ ꯇꯧꯕꯤꯔꯅꯤ ꯑꯥ ꯆꯥꯐꯝ ꯈꯣꯠꯐꯝꯗꯤ ꯑꯩꯈꯣꯏꯅ ꯂꯣꯏꯅꯃꯛ ꯁꯤꯟꯕꯤꯔꯅꯤ ꯅꯪꯅ ꯍꯣꯇꯦꯜ ꯃꯈꯣꯏꯅ ꯕꯨꯛ ꯇꯧꯕꯤꯔꯅꯤ ꯍꯣꯇꯦꯜꯗꯨꯗ ꯀꯔꯝꯕ ꯑꯥ ꯍꯣꯇꯦꯜ ꯄꯥꯝꯒꯦ ꯑꯥ ꯂꯩꯅꯤ ꯂꯩꯅꯤ ꯑꯣ ꯅꯪ ꯑꯣ ꯍꯣꯏ ꯍꯣꯏ ꯑꯗꯨꯗꯤ ꯑꯩꯈꯣꯏ ꯃꯤ ꯂꯩꯅꯤ ꯅꯣꯏ ꯒꯥꯔꯤ ꯒꯥꯔꯤ ꯀꯩꯀꯥ ꯁꯤ ꯗ꯭ꯔꯥꯏꯕꯔ ꯀꯩꯀꯥꯗꯨ ꯒꯥꯔꯤꯗꯨ ꯂꯣꯏꯅꯃꯛ ꯇꯧꯕꯤꯔꯅꯤꯌꯦ ꯑꯩꯈꯣꯏ ꯂꯣꯏꯅꯃꯛ ꯁꯤꯟꯕꯤꯔꯅꯤꯅ ꯑꯗꯨ ꯅꯪꯒꯤ ꯀꯩꯅꯣꯗꯤ ꯑꯥ ꯑꯆꯥ ꯑꯊꯛꯁꯤꯡꯗꯤ ꯀꯃꯥꯏꯅ ꯇꯧꯅꯤ ꯑꯥ ꯑꯩꯈꯣꯏꯅ ꯁꯤꯟꯕꯤꯅꯤ ꯍꯣꯏ ꯑꯗꯨ ꯔꯦꯟꯒꯤ ꯑꯁꯤ ꯑꯦ ꯁꯤ ꯌꯥꯎꯕꯒꯤꯗꯤ ꯑꯦ ꯁꯤ ꯌꯥꯎꯕꯅꯤꯅ ꯈꯔ ꯄꯩꯁꯥ ꯑꯦꯛꯁꯇ꯭ꯔꯥ ꯈꯔ ꯂꯧꯅꯤꯌꯦ ꯆꯥꯔꯖ ꯈꯔ ꯂꯧꯅꯤꯌꯦ ꯍꯦꯟꯅ ꯑꯦ ꯁꯤꯒꯤ ꯔꯨꯝ ꯑꯣꯏꯕꯅꯤꯅꯀꯣ ꯑꯣ ꯑꯗꯨꯗꯤ ꯅꯪ ꯑꯗꯨꯝ ꯂꯥꯛꯄꯗ ꯑꯗꯨꯝ ꯇꯧꯔꯁꯦ ꯑꯗꯨꯗꯤ ꯄꯩꯁꯥꯁꯦ ꯗ꯭ꯔꯥꯏꯕꯔ ꯀꯩꯀꯥꯒꯤ ꯂꯣꯏ ꯇꯧꯅꯦꯕꯀꯣ ꯃꯤꯛꯁ ꯃꯤꯛꯁ ꯑꯞ ꯂꯣꯏꯅ ꯇꯧꯒꯅꯤꯕ ꯍꯣꯏ ꯍꯣꯏ ꯍꯣꯏ ꯀꯟꯇꯦꯛ ꯇꯧꯕꯤꯔꯛꯎꯀꯣ ꯍꯣꯏ ꯍꯣꯏ ꯌꯥꯝ ꯅꯨꯡꯉꯥꯏꯔꯦ ꯌꯥꯝ ꯅꯨꯡꯉꯥꯏꯔꯦ